ꯑꯧ ꯃꯥꯟꯅꯤ ꯀꯔꯤ ꯍꯥꯏꯕꯤꯒꯗꯕ

ꯍꯣꯏ ꯍꯣꯏ ꯌꯥꯅꯤ ꯑꯗꯨ ꯅꯪꯒꯤ ꯍꯨꯏꯗꯨ ꯀꯌꯥꯝ ꯄꯤꯛꯏꯒꯦ ꯀꯌꯥꯝ ꯆꯥꯎꯔꯦ ꯑꯣ ꯑꯗꯨ ꯅꯪꯅ ꯑꯍꯥꯟꯕꯗ ꯃꯥꯒꯤ ꯃꯃꯤꯡ ꯑꯃ ꯍꯥꯏꯗꯤ ꯅꯪꯅ ꯄꯥꯝꯖꯕ ꯃꯃꯤꯡ ꯑꯃ ꯃꯉꯣꯟꯗ ꯀꯧꯕꯤꯔꯣ ꯑꯗꯨ ꯅꯪ ꯑꯣ ꯅꯨꯄꯤꯔꯣ ꯅꯨꯄꯥꯔꯣ ꯍꯨꯏꯗꯨꯕꯣ ꯑꯃꯣꯝ ꯑꯣꯏꯗꯣꯏꯕ ꯃꯆꯨꯗꯤ ꯀꯔꯤ ꯑꯣꯏꯗꯣꯏꯅꯣ ꯃꯥꯒꯤꯁꯦ ꯑꯣ ꯑꯗꯣ ꯑꯦꯅꯤꯗꯨ ꯁꯤ ꯆꯥꯛꯁꯤ ꯄꯤꯖꯕꯗꯤ ꯈꯔ ꯈꯔꯗꯤ ꯇꯝꯕꯗꯤ ꯌꯥꯔꯕ ꯖꯥꯠꯅꯤ ꯃꯥꯒꯤꯁꯤ ꯃꯇꯝꯁꯦ ꯑꯗꯣ ꯑꯗꯣ ꯅꯪꯅ

ꯍꯣ ꯑꯗꯨ ꯇ꯭ꯔꯦꯟ ꯇꯧꯕꯒꯤꯁꯤ ꯌꯨꯝꯗ ꯇꯧꯒꯦ ꯍꯥꯏꯕ꯭ꯔꯥ ꯅꯠꯇ꯭ꯔꯒꯅ ꯑꯇꯣꯄꯄ ꯑꯩꯈꯣꯏ ꯁꯤꯗꯁꯨ ꯑꯗꯨꯝ ꯇꯧꯕ ꯌꯥꯏꯕ ꯇ꯭ꯔꯦꯟ ꯇꯧꯕꯒꯤꯗꯤ ꯅꯣꯡꯃ ꯊꯥ ꯗ ꯑꯣꯏꯅ ꯁꯥꯏꯌꯦ ꯑꯩꯈꯣꯏ ꯁꯤꯒꯤꯗꯤ ꯊꯥꯗ ꯑꯣꯏꯅ ꯂꯦꯞꯄꯤ ꯄꯩꯁꯥ ꯊꯥꯗ ꯑꯗꯨꯝ ꯐꯥꯏꯕ ꯊꯥꯎꯖꯟ ꯃꯨꯛꯇꯤ ꯑꯗꯨꯝ ꯂꯥꯛꯑꯅꯤ

ꯑꯗꯣ ꯑꯩꯈꯣꯏꯒꯤꯁꯤ ꯁꯇꯔꯗꯦꯒ ꯁꯟꯗꯦꯒꯗꯤ ꯂꯧꯖꯗ꯭ꯔꯦ ꯑꯗꯣ ꯑꯗꯣ ꯑꯇꯣꯞꯄ ꯃꯇꯝꯗꯗꯤ ꯑꯗꯨꯝ ꯑꯦꯕꯥꯏꯂꯦꯕꯜ ꯑꯣꯏ ꯑꯣ